ꯍꯣꯁꯄꯤꯇꯥꯜꯒꯤ ꯃꯦꯅꯦꯖꯃꯦꯟꯒꯤ ꯃꯇꯥꯡꯗ ꯍꯥꯏꯔꯒꯗꯤ ꯍꯧꯖꯤꯛꯇꯤ ꯃꯦꯅꯦꯖꯃꯦꯟꯁꯤ ꯌꯥꯝꯅ ꯆꯥꯎꯈꯠꯂꯦ ꯌꯥꯝꯅ ꯐꯖꯅ ꯁꯤꯁꯇꯦꯝ ꯑꯃ ꯅꯥꯏꯅ ꯂꯩꯔꯦ ꯃꯤ ꯑꯃ ꯆꯪꯉꯛꯄꯗ ꯃꯤ ꯑꯃ ꯀꯃꯥꯏꯅ ꯂꯥꯏꯌꯦꯡꯅꯤ ꯍꯥꯏꯕꯁꯤ ꯃꯦꯅꯦꯖꯃꯦꯟꯗ ꯌꯥꯝ ꯆꯥꯎꯅ ꯃꯊꯧ ꯑꯣꯏꯔꯦ ꯃꯣꯏꯅ ꯌꯥꯝ ꯆꯥꯎꯅ ꯔꯣꯜ ꯑꯃ ꯂꯧꯋꯤ ꯃꯦꯅꯦꯖꯃꯦꯟꯕꯨ ꯐꯠꯇ꯭ꯔꯕꯗꯤ ꯍꯣꯁꯄꯤꯇꯥꯜꯗꯣ ꯑꯗꯨꯝ ꯐꯠꯇꯕꯅꯤ ꯑꯗꯨꯕꯨ ꯍꯧꯖꯤꯛꯇꯤ ꯃꯦꯅꯦꯖꯃꯦꯟ ꯆꯥꯎꯈꯠꯂꯕꯅꯤꯅ ꯍꯣꯁꯄꯤꯇꯥꯜꯗ ꯌꯥꯝꯅ ꯑꯐꯕ ꯑꯃ ꯑꯣꯏꯔꯦ ꯏꯁꯇꯥꯞꯁꯤꯡꯗꯁꯨ ꯊꯕꯛ ꯇꯧꯕꯗ ꯌꯥꯝꯅ ꯅꯨꯡꯉꯥꯏꯍꯜꯂꯦ ꯃꯤꯡ ꯆꯟꯕ ꯑꯃꯁꯨꯡ ꯂꯥꯏꯌꯦꯡꯕꯒꯤ ꯃꯇꯥꯡꯗꯗꯤ ꯌꯥꯝ ꯐꯖꯅ ꯂꯥꯏꯌꯦꯡꯉꯦ ꯍꯧꯖꯤꯛꯅ ꯍꯦꯟꯅ ꯍꯧꯖꯤꯛꯅ ꯍꯦꯟꯅ ꯆꯥꯎꯈꯠꯄꯁꯨ ꯍꯦꯜꯂꯤ ꯑꯗꯨꯒ ꯃꯤꯡ ꯆꯟꯕꯗꯁꯨ ꯌꯥꯝꯅ ꯅꯤꯌꯣꯝ ꯅꯥꯏꯅ ꯃꯤꯡ ꯆꯜꯍꯜꯂꯦ ꯂꯥꯛꯏꯕ ꯑꯅꯥꯕꯁꯤ ꯀꯔꯝꯕ ꯑꯅꯥꯕꯅꯣ ꯀꯅꯥꯅ ꯂꯥꯏꯌꯦꯡꯒꯗꯣꯅꯣ ꯗꯣꯛꯇꯔꯁꯤ ꯍꯣꯁꯄꯤꯇꯥꯜꯁꯤꯗ ꯂꯩꯔꯤꯕ꯭ꯔꯥ ꯅꯠꯇ꯭ꯔꯒꯅ ꯂꯩꯇ꯭ꯔꯕ꯭ꯔꯥ ꯍꯥꯏꯕꯗꯣ ꯃꯤꯡ ꯆꯟꯕꯁꯤꯗ ꯂꯣꯏꯅ ꯈꯪꯉꯒꯅꯤ ꯃꯤꯡ ꯆꯟꯕ ꯃꯇꯝꯗ ꯗꯣꯛꯇꯔꯁꯤꯅ ꯌꯦꯡꯕ ꯌꯥꯒꯅꯤ ꯁꯤꯅ ꯌꯦꯡꯕ ꯌꯥꯔꯣꯏ ꯍꯥꯏꯕꯁꯦ ꯃꯇꯝ ꯑꯗꯨꯗ ꯂꯣꯏꯅ ꯇꯥꯛꯀꯅꯤ ꯉꯝꯗꯧꯕ ꯑꯣꯏ ꯇꯥꯔꯒꯗꯤ ꯃꯤꯡ ꯆꯜꯍꯜꯂꯅꯤ ꯉꯝꯃꯣꯏꯗꯕ ꯑꯣꯏ ꯇꯥꯔꯒꯗꯤ ꯃꯤꯡ ꯆꯜꯍꯜꯂꯔꯣꯏ ꯑꯁꯤꯅꯤ ꯑꯗꯨꯒ ꯏꯁꯇꯥꯞꯀꯤ ꯃꯇꯥꯡꯗꯗꯤ ꯏꯁꯇꯥꯞꯇꯤ ꯍꯥꯟꯅꯗꯒꯤꯗꯤ ꯍꯧꯖꯤꯛꯅ ꯌꯥꯝꯅ ꯃꯇꯤꯛ ꯆꯥꯅ ꯂꯩꯔꯦ ꯍꯩ ꯁꯤꯡꯕꯁꯨ ꯍꯦꯜꯂꯦ ꯇꯥꯛꯄ ꯇꯝꯕꯤꯕ ꯁꯨ ꯌꯥꯝꯅ ꯍꯩꯔꯦ ꯏꯁꯇꯥꯞꯁꯤꯡꯁꯤ ꯍꯧꯖꯤꯛꯇꯤ ꯂꯣꯏꯅ ꯇꯝꯃꯒ ꯂꯥꯛꯑꯝꯕꯅꯤꯅ ꯅꯣꯂꯦꯖ ꯂꯣꯏꯅ ꯂꯩꯔꯕꯅꯤꯅ ꯃꯥꯒꯤ ꯄꯦꯁꯦꯟ ꯑꯗꯣ ꯅꯠꯇ꯭ꯔꯒ ꯃꯥꯒꯤ ꯇꯧꯗꯣꯔꯤꯕ ꯊꯕꯛ ꯑꯗꯣ ꯐꯖꯅ ꯃꯄꯨꯡ ꯐꯥꯅ ꯇꯧꯔꯛꯄ ꯉꯝꯃꯦ ꯍꯥꯏꯕꯗꯤ ꯄꯦꯁꯦꯟ ꯑꯃ ꯌꯦꯡꯕꯗ ꯁꯨꯃꯥꯏꯅ ꯇꯧꯒꯅꯤ ꯁꯤ ꯇꯧꯒꯅꯤ ꯃꯤ ꯑꯃ ꯃꯤꯡ ꯆꯟꯕꯗ ꯁꯤꯒꯤ ꯏꯁꯇꯥꯞꯁꯤꯅ ꯁꯤ ꯇꯧꯒꯅꯤ ꯁꯤ ꯇꯧꯒꯅꯤ ꯍꯥꯏꯕꯗꯨꯁꯨ ꯂꯣꯏꯅ ꯈꯪꯉꯦ ꯍꯦꯟꯅ ꯃꯣꯏꯗ ꯄꯦꯁꯦꯟꯗ ꯑꯃꯗꯤ ꯂꯥꯛꯏꯕ ꯃꯈꯩꯁꯤꯡꯗꯨꯗ ꯅꯨꯡꯉꯥꯏꯍꯟꯕ ꯑꯣꯏꯔꯦ ꯏꯁꯇꯥꯞꯁꯨ ꯍꯦꯟꯅ ꯃꯇꯤꯛ ꯆꯥꯅ ꯍꯧꯖꯤꯛꯇꯤ ꯂꯩꯔꯦ ꯃꯁꯤꯃ ꯉꯥꯏꯔꯦ ꯑꯩꯅ ꯍꯥꯏꯖꯒꯗꯧꯕ